ꯀꯔꯤ ꯄꯣꯠ ꯂꯩꯕꯤꯒꯗꯕꯅꯣ ꯕꯦꯒ ꯑꯥ ꯑꯗꯨ ꯀꯩꯗꯧꯕ ꯋꯥꯟ ꯂꯥꯛ ꯇ꯭ꯋꯦꯟꯇꯤꯃꯨꯛ ꯂꯩꯌꯦ ꯑꯗꯣ ꯀꯩ ꯀꯩ ꯀꯔꯤ ꯃꯆꯨꯗ ꯄꯥꯝꯕꯤꯕꯅꯣ ꯍꯣꯏ ꯃꯥꯒꯤ ꯀꯩꯅꯣ ꯐꯣꯟ ꯀꯩꯅꯣ ꯀꯦꯁ ꯀꯩꯀꯗꯤ ꯂꯣꯏ ꯌꯥꯎꯒꯗ꯭ꯔꯥ ꯇꯦꯝꯄꯔ ꯒ꯭ꯂꯥꯁꯀ ꯀꯩꯀ ꯅꯞꯄꯛꯀꯗ꯭ꯔꯥ ꯀꯃꯥꯏꯇꯧꯅꯤ ꯍꯣꯏ ꯍꯣꯏ ꯑꯗꯨ ꯅꯞꯄꯁꯦꯀꯣ ꯌꯥꯔꯅꯤꯀꯣ ꯃꯥꯅꯦ ꯃꯥꯅꯦ ꯑꯗꯨꯒꯤ ꯁꯣꯞ ꯅꯝꯕꯔ ꯇ꯭ꯋꯦꯟꯇꯤ ꯁꯤꯛꯁꯇꯣ ꯑꯗꯨꯗ ꯒꯝꯕꯤꯔꯁꯤꯡ ꯁꯣꯞꯄꯤꯡꯒꯤ ꯁꯣꯞ ꯅꯝꯕꯔ ꯇ꯭ꯋꯦꯟꯇꯤ ꯁꯤꯛꯁ ꯇ꯭ꯋꯦꯟꯇꯤ ꯁꯤꯛꯁ ꯑꯗꯨꯗꯅꯦ